ꯅꯣꯡꯃ ꯏꯈꯪ ꯈꯪꯍꯧꯗꯅ ꯑꯩꯁꯤ ꯊꯕꯛ ꯆꯠꯇꯦ ꯏꯃꯥꯟꯅꯕ ꯈꯔꯅ ꯑꯁ ꯚꯥꯏ ꯉꯥ ꯐꯥꯔꯨꯁꯤ ꯂꯥꯎꯅ ꯍꯥꯏꯕ ꯂꯥꯛꯑꯦ ꯑꯗꯨꯗ ꯑꯩꯁꯨ ꯐꯤꯔꯣꯜ ꯁꯦꯠꯆꯤꯟꯂꯒ ꯉꯥꯗꯨ ꯐꯥꯕ ꯆꯠꯂꯦ ꯐꯥꯕ ꯆꯠꯂꯕ ꯃꯇꯨꯡꯗ ꯃꯐꯝꯁꯤ ꯌꯥꯝꯅꯕꯨꯗꯤ ꯆꯥꯎꯗꯦ ꯈꯣꯡꯕꯥꯜ ꯑꯣꯏꯅ ꯂꯩ ꯈꯣꯡꯕꯥꯜꯁꯤꯗ ꯑꯩꯈꯣꯏ ꯃꯁꯦꯜꯁꯤ ꯑꯃꯒ ꯑꯃꯒ ꯃꯥꯏ ꯃꯥꯏꯒꯤ ꯉꯥ ꯐꯥꯅꯩ ꯐꯥꯕ ꯃꯇꯝꯁꯤꯗ ꯑꯩꯅ ꯏꯈꯪ ꯈꯪꯍꯧꯗꯅ ꯇꯨꯡꯍꯟꯕꯤ ꯑꯆꯧꯕ ꯑꯃ ꯐꯥꯏ ꯑꯆꯧꯕ ꯑꯃ ꯐꯥꯔꯕ ꯃꯇꯨꯡꯗ ꯃꯊꯪꯗꯅ ꯄꯣꯔꯣꯝ ꯑꯃ ꯑꯃꯨꯛꯀ ꯐꯥꯏ ꯃꯇꯝꯗꯨꯗ ꯑꯩꯅ ꯈꯟꯂꯦ ꯑꯁ ꯃꯁꯤꯗꯤ ꯃꯐꯝꯁꯤꯗ ꯂꯩꯔꯝꯃꯤꯕ ꯉꯥꯁꯤꯒ ꯑꯩꯅ ꯐꯥꯔꯨꯔꯤꯁꯤꯒꯅ ꯈꯟꯂꯦ ꯈꯟꯂꯕ ꯃꯇꯨꯡꯗ ꯏꯁꯥꯗ ꯐꯥꯎꯈꯤꯕ ꯅꯨꯡꯉꯥꯏꯕ ꯑꯗꯨꯗꯤ ꯃꯐꯝꯁꯤꯗ ꯏꯁꯤꯡ ꯌꯥꯝꯅ ꯆꯥꯎꯗꯕꯅꯤꯅ ꯃꯐꯝꯁꯤꯗ ꯂꯩꯔꯝꯃꯤꯕ ꯉꯥꯁꯤꯒ ꯑꯗꯨꯛꯀꯤ ꯃꯇꯤꯛ ꯏꯁꯥꯗ ꯑꯉꯛꯄ ꯑꯃꯗꯤ ꯐꯥꯎꯈꯤ ꯐꯥꯎꯔꯤꯕ ꯃꯇꯝ ꯑꯗꯨꯗ ꯏꯃꯥꯟꯅꯕ ꯃꯈꯣꯏꯗꯨꯅ ꯍꯥꯏꯈꯤ ꯑꯁ ꯅꯪꯗꯤ ꯉꯥ ꯑꯆꯧ ꯑꯆꯧꯕ ꯌꯥꯝ ꯐꯥꯔꯦꯅꯦ ꯀꯗꯥꯏꯗꯒꯤ ꯂꯩꯔꯝꯃꯤꯅꯣ ꯑꯦꯁ ꯚꯥꯏ ꯁꯤ ꯁꯤꯗ ꯂꯩꯔꯝꯃꯤꯅꯦꯀ ꯇꯝꯗꯅ ꯈꯣꯠꯇꯅ ꯍꯥꯏꯈꯤ